ꯍꯧꯖꯤꯛꯀꯤ ꯃꯤꯔꯣꯜꯒ ꯑꯍꯜ ꯑꯣꯏꯔꯕ ꯅꯍꯥꯟꯋꯥꯏꯒꯤ ꯃꯤꯔꯣꯜꯒꯒꯤ ꯃꯔꯛꯇ ꯈꯦꯟꯅꯕ ꯃꯌꯥꯝ ꯑꯃ ꯑꯩꯈꯣꯏꯅ ꯎꯕ ꯐꯪꯏ ꯆꯥꯛꯆꯥ ꯌꯨꯊꯛ ꯑꯗꯨꯗꯒꯤ ꯍꯤꯡꯕꯒꯤ ꯂꯤꯕꯤꯡ ꯏꯁꯇꯥꯏꯜꯗꯁꯨ ꯃꯌꯥꯝ ꯑꯃ ꯈꯦꯟꯅꯕ ꯏꯗꯨꯀꯦꯁꯟ ꯁꯤꯁꯇꯦꯝ ꯁꯝꯅ ꯍꯥꯏꯔꯕꯗ ꯑꯍꯜ ꯅꯍꯥꯟꯋꯥꯏꯒꯤ ꯃꯇꯝꯗ ꯏꯗꯨꯀꯦꯁꯟ ꯁꯤꯁꯇꯦꯝꯗ ꯕꯣꯏ ꯀꯣꯂꯣꯝ ꯑꯗꯨꯗꯒꯤ ꯄꯥꯏꯗꯨꯅ ꯏꯁꯀꯨꯟ ꯆꯠꯂꯝꯕ ꯑꯗꯣ ꯍꯧꯖꯤꯛꯇꯤ ꯑꯦꯂꯦꯛꯇ꯭ꯔꯣꯅꯤꯛꯀꯤ ꯃꯇꯝ ꯀꯝꯄ꯭ꯌꯨꯇꯔ ꯃꯣꯕꯥꯏꯜ ꯁꯤꯖꯤꯟꯅꯗꯨꯅ ꯂꯥꯏꯔꯤꯛ ꯂꯥꯏꯁꯨ ꯇꯝꯕꯒꯤꯗꯁꯨ ꯁꯤꯖꯤꯟꯅꯕ ꯍꯧꯔꯦ ꯑꯗꯨꯒ ꯇ꯭ꯔꯥꯟꯁꯄꯣꯔꯠꯇꯁꯨ ꯅꯍꯥꯟꯋꯥꯏꯗꯤ ꯆꯠꯊꯣꯛ ꯆꯠꯁꯤꯟꯒꯤ ꯃꯇꯝꯗ ꯑꯌꯥꯝꯕ ꯈꯣꯡꯅ ꯁꯥꯏꯀꯜꯅ ꯁꯟꯒꯥꯔꯤꯅ ꯁꯒꯣꯜꯅ ꯆꯠꯂꯝꯕꯗꯣ ꯍꯧꯖꯤꯛꯇꯤ ꯇ꯭ꯔꯥꯟꯁꯄꯣꯔꯠ ꯁꯤꯁꯇꯦꯝꯗ ꯒꯥꯔꯤ ꯑꯅꯧꯕ ꯃꯈꯜ ꯃꯈꯜꯒꯤ ꯕꯥꯏꯠ ꯑꯗꯨꯗꯒꯤ ꯐꯣꯔ ꯋꯤꯂꯔꯗ ꯒꯥꯔꯤ ꯃꯈꯜ ꯃꯌꯥꯝ ꯑꯃ ꯑꯗꯨꯗꯒꯤ ꯑꯔꯥꯞꯄ ꯃꯐꯝ ꯀꯟꯇ꯭ꯔꯤ ꯑꯃꯗꯒꯤ ꯀꯟꯇ꯭ꯔꯤ ꯑꯃ ꯆꯠꯄ ꯃꯇꯝꯗ ꯃꯇꯝ ꯆꯪꯍꯟꯗ꯭ꯔꯦ ꯐ꯭ꯂꯥꯏꯠꯇꯒꯤ ꯖꯦꯠꯇꯒꯤ ꯍꯦꯂꯤꯀꯣꯞꯇꯔ ꯃꯌꯥꯝ ꯑꯃ ꯇꯣꯡꯗꯨꯅ ꯇ꯭ꯔꯥꯟꯁꯄꯣꯔꯠ ꯁꯤꯁꯇꯦꯝꯗꯁꯨ ꯃꯌꯥꯝ ꯑꯃ ꯈꯦꯠꯅꯍꯜꯂꯦ ꯐꯤꯖꯦꯠ ꯆꯥꯛꯁꯦꯠꯇꯁꯨ ꯅꯍꯥꯜꯋꯥꯏꯒꯤ ꯃꯇꯝꯒ ꯍꯧꯖꯤꯛꯀꯤ ꯃꯇꯝꯒ ꯌꯥꯝꯅ ꯈꯦꯟꯅꯔꯦ ꯇ꯭ꯔꯦꯗꯤꯁꯅꯦꯟ ꯑꯣꯏꯕ ꯗ꯭ꯔꯦꯁꯅ ꯃꯦꯟ ꯑꯣꯏꯅ ꯇꯧꯔꯝꯕꯗꯣ ꯍꯧꯖꯤꯛꯇꯤ ꯃꯣꯗꯔꯟ ꯗ꯭ꯔꯦꯁ ꯂꯣꯝꯗ ꯑꯣꯟꯊꯣꯔꯛꯑꯦ ꯑꯗꯒꯤ ꯆꯥꯛꯆꯥ ꯌꯨꯊꯛꯇꯗꯁꯨ ꯅꯍꯥꯟꯋꯥꯏꯒ ꯆꯥꯔꯝꯕ ꯆꯤꯟꯖꯥꯛꯁꯤꯡ ꯍꯥꯏꯗꯤ ꯍꯧꯖꯤꯛꯇ ꯐꯪꯗꯦ ꯍꯥꯏꯕꯗꯤ ꯅꯠꯇꯕ ꯐꯪꯏ ꯑꯗꯨ ꯑꯣꯏꯔꯁꯨ ꯗꯤꯐ꯭ꯔꯦꯟꯁ ꯃꯌꯥꯝ ꯑꯃ ꯎꯕ ꯐꯪꯉꯦ ꯁꯝꯅ ꯍꯥꯏꯔꯕꯗ ꯑꯉꯥꯡꯁꯤꯡꯅ ꯃꯇꯝ ꯑꯃꯗ ꯁꯤꯡꯖꯨ ꯕꯣꯔꯥ ꯆꯥꯔꯝꯕꯗꯣ ꯍꯧꯖꯤꯛꯇꯤ ꯃꯦꯒꯤ ꯃꯦꯒꯤ ꯑꯗꯨꯗꯒꯤ ꯄꯤꯖꯥ ꯃꯣꯃꯣ ꯑꯁꯤꯒꯨꯝꯕꯅ ꯃꯍꯨꯠ ꯁꯤꯜꯂꯛꯑꯦ ꯆꯥꯛꯆꯥ ꯌꯨꯊꯛꯇꯁꯨ ꯗꯤꯐ꯭ꯔꯦꯟꯁ ꯃꯌꯥꯝ ꯑꯃ ꯂꯩꯔꯦ ꯑꯗꯨꯒ ꯀꯃꯨꯅꯤꯀꯦꯁꯟ ꯍꯥꯏꯕ ꯇꯥꯔꯦ ꯀꯃꯨꯅꯤꯀꯦꯁꯟꯗ ꯅꯍꯥꯟꯋꯥꯏꯗꯤ ꯁꯤꯒꯤ ꯄꯥꯎ ꯑꯃ ꯂꯝ ꯑꯃꯗꯒꯤꯅ ꯂꯝ ꯑꯃꯗ ꯄꯥꯎ ꯑꯃ ꯌꯧꯅꯕ ꯍꯣꯠꯅꯕꯗ ꯑꯗꯨꯛꯀꯤ ꯃꯇꯤꯛ ꯀꯨꯏꯅ ꯆꯪꯏ ꯁꯝꯅ ꯍꯥꯏꯔꯕꯗ ꯆꯤꯊꯤꯒꯤ ꯈꯨꯠꯊꯥꯡꯗ ꯏꯗꯨꯅ ꯃꯐꯝ ꯑꯃꯗꯒꯤ ꯃꯐꯝ ꯑꯃꯗ ꯌꯧꯍꯟꯕꯗ ꯑꯗꯨꯛꯀꯤ ꯃꯇꯤꯛ ꯄꯂꯣꯕꯦꯝ ꯑꯣꯏꯍꯜꯂꯦ ꯍꯧꯖꯤꯛꯇꯤ ꯋꯥꯟ ꯇꯥꯏꯝ ꯋꯥꯟ ꯃꯤꯅꯠ ꯋꯥꯟ ꯁꯀꯦꯟꯗ ꯃꯣꯕꯥꯏꯜꯗ ꯀꯣꯂꯤꯡ ꯇꯧꯗꯨꯅ ꯑꯩꯅ ꯐꯥꯎꯅꯅꯤꯡꯉꯤꯕ ꯃꯤ ꯑꯗꯨꯒ ꯑꯗꯨꯝ ꯏꯔꯥꯏ ꯂꯥꯏꯅ ꯋꯥꯔꯤ ꯁꯥꯟꯅꯕ ꯌꯥꯔꯦ ꯉꯥꯏꯍꯥꯛꯇꯪꯇꯗ ꯑꯗꯨꯝ ꯑꯗꯨꯗꯒꯤ ꯂꯝ ꯑꯃꯗ ꯂꯩꯕ ꯃꯤ ꯑꯃꯒ ꯂꯝ ꯑꯃꯗ ꯂꯩꯕ ꯃꯤ ꯑꯃꯒ ꯍꯧꯖꯤꯛꯇꯤ ꯁꯛ ꯁꯛ ꯎꯅꯔꯒ ꯕꯤꯗꯤꯌꯣ ꯀꯣꯜꯂꯤꯡ ꯍꯥꯏꯇꯥꯔꯦ ꯑꯗꯨꯒꯤ ꯁꯤꯁꯇꯦꯝꯗꯁꯨ ꯍꯧꯖꯤꯛ ꯌꯥꯝꯅ ꯂꯥꯛꯑꯦ ꯑꯁꯨꯃꯥꯏꯅ ꯅꯍꯥꯟꯋꯥꯏꯒꯤ ꯃꯇꯝꯒ ꯍꯧꯖꯤꯛꯀꯤ ꯃꯇꯝꯒ ꯈꯦꯟꯅꯕ ꯗꯤꯐ꯭ꯔꯦꯟꯁ ꯃꯌꯥꯝ ꯑꯃ ꯎꯕ ꯐꯪꯉꯦ